ꯑꯥ ꯑꯥ ꯃꯥꯅꯦ ꯃꯥꯅꯦ ꯑꯩ ꯁꯦꯜꯂꯔꯗꯨꯅꯤ ꯇꯧꯕꯤꯔꯛꯏꯁꯦ ꯏꯇꯥꯎꯕꯤ ꯇꯧꯕꯤꯔꯛꯏꯁꯦ ꯀꯗꯥꯏꯗꯒꯤꯅꯣ

ꯍꯣꯏ ꯍꯣꯏ ꯍꯣꯏ ꯑꯦ ꯑꯩꯈꯣꯏꯒꯤ ꯀꯧꯅꯥ ꯍꯧꯖꯤꯛꯁꯤ ꯑꯩꯉꯣꯟꯗ ꯂꯩꯔꯤꯁꯤ ꯍꯧꯖꯤꯛ ꯀꯧꯅꯥꯒꯤ ꯑꯩꯈꯣꯏꯒꯤ ꯕꯦꯒ ꯀꯨꯝꯕ ꯑꯗꯨꯗꯒꯤ ꯀꯦꯔꯤꯌꯤꯡ ꯕꯦꯒ ꯀꯨꯝꯕ ꯑꯗꯨꯗꯒꯤ ꯑꯗꯨꯗꯒꯤ ꯃꯗꯨꯗ ꯂꯩꯅꯒ ꯑꯩꯈꯣꯏꯒꯤ ꯂꯣꯜꯂꯒ ꯐꯖꯕ ꯃꯑꯣꯡꯗ ꯂꯩ ꯑꯗꯨꯒ ꯑꯩꯈꯣꯏꯒꯤ ꯄꯣꯂꯥꯡ ꯂꯩꯕꯥꯛꯀꯤ ꯑꯣꯏꯒꯦꯔ ꯑꯗꯨꯗꯒꯤ ꯂꯩꯕꯥꯛ ꯍꯣꯟꯅꯕꯗ ꯁꯤꯖꯤꯟꯅꯕ ꯄꯣꯂꯥꯡ ꯑꯗꯨꯗꯒꯤ ꯑꯩꯈꯣꯏꯒꯤ ꯍꯥꯏꯗꯤ ꯊꯨꯃꯣꯛ ꯀꯨꯝꯕ ꯁꯤꯒꯨꯝꯕꯒꯤ ꯌꯥꯝꯅ ꯐꯖ ꯐꯖꯕ ꯑꯗꯨꯝ ꯑꯥꯏꯇꯦꯝ ꯑꯗꯨꯝ ꯀꯨꯟ ꯀꯨꯟꯊ꯭ꯔꯥ ꯍꯦꯟꯅ ꯑꯗꯨꯃ ꯂꯩꯖꯩ ꯑꯩꯈꯣꯏ ꯆꯤꯌꯥꯔꯗꯨ ꯑꯩꯈꯣꯏ ꯍꯧꯖꯤꯛꯃꯛꯀꯤꯗꯤ ꯑꯦꯕꯥꯏꯂꯦꯕꯜ ꯑꯣꯏꯗ꯭ꯔꯤ ꯑꯩ ꯑꯗꯨꯝ ꯅꯨꯃꯤꯠ ꯃꯉꯥꯅꯤ ꯇꯔꯥꯅꯤꯒꯤ ꯑꯣꯗꯔ ꯇꯧꯁꯤꯟꯕꯤꯔꯒꯗꯤ ꯑꯗꯨꯝ ꯃꯉꯥꯅꯤ ꯇꯔꯥꯅꯤꯒꯤ ꯃꯇꯨꯡꯗ ꯑꯗꯨꯝ ꯄꯤꯕ ꯌꯥꯅꯕꯗꯗꯤ ꯑꯗꯨꯃ ꯑꯩ ꯑꯦꯖꯁ ꯇꯧꯖꯒꯦ ꯍꯥꯏꯕꯗꯨꯅꯤ ꯆꯨꯔꯥꯆꯥꯟꯄꯨꯔ ꯕꯥꯖꯥꯔꯗꯒꯤ ꯀꯤꯂꯣꯃꯤꯇꯔ ꯑꯃ ꯀꯤꯂꯣꯃꯤꯇꯔ ꯑꯃ ꯃꯈꯥꯏꯃꯨꯛ ꯆꯪꯁꯤꯜꯂꯒ ꯂꯩꯔꯦ ꯑꯩꯈꯣꯏꯒꯤ ꯀ꯭ꯔꯥꯐꯁꯦ ꯍꯦꯟꯗꯤꯀ꯭ꯔꯥꯐꯀꯤ ꯑꯩꯈꯣꯏꯒꯤ ꯗꯨꯀꯥꯟꯁꯦ ꯑꯗꯣꯝ ꯑꯩꯈꯣꯏꯒꯤ ꯗꯨꯀꯥꯟꯒꯤ ꯑꯣꯏꯕ ꯗꯤꯁꯀꯥꯎꯅ ꯑꯗꯨꯝ ꯂꯩꯔꯦ ꯑꯗꯨꯗ ꯑꯩꯈꯣꯏ ꯈꯤꯇꯪ ꯍꯦꯟꯅ ꯂꯧꯔꯒꯅ ꯃꯗꯨꯒꯤ ꯗꯤꯁꯀꯥꯎꯟ ꯐꯤꯐꯇꯤꯟ ꯄꯥꯔꯁꯦꯟ ꯄꯤꯕ ꯇ꯭ꯋꯦꯟꯇꯤ ꯐꯥꯏꯕ ꯄꯥꯔꯁꯦꯟ ꯄꯤꯕ ꯐꯥꯎꯕ ꯑꯗꯨꯝ ꯇꯣꯉꯥꯟ ꯇꯣꯉꯥꯟꯕ ꯄꯣꯠꯂꯝꯁꯤꯡꯒꯤ ꯗꯃꯛꯇꯗꯇ ꯑꯩꯈꯣꯏ ꯇꯣꯉꯥꯟ ꯇꯣꯉꯥꯟꯅ ꯂꯩꯖꯩ ꯍꯥꯏꯕꯗꯨꯅꯤ ꯑꯩꯈꯣꯏꯒꯤ ꯑꯣꯐꯤꯁ ꯀꯩꯅꯣꯒꯤ ꯑꯣꯏꯅ ꯑꯩꯈꯣꯏ ꯗꯨꯀꯥꯟꯒꯤ ꯑꯣꯏꯅ ꯑꯥꯏꯇꯦꯝ ꯍꯥ ꯑꯥ ꯂꯣꯏꯅ ꯂꯩꯔꯦ ꯃꯣꯔꯥ ꯂꯩꯔꯦ ꯕꯦꯒ ꯂꯩꯔꯦ ꯕꯦꯒ ꯂꯩꯔꯦ ꯑꯥ ꯑꯗꯨꯗꯒꯤ ꯑꯥ ꯕꯦꯒꯁꯦ ꯅꯠꯇꯦ ꯅꯠꯇꯦ ꯕꯦꯒꯁꯦ ꯑꯩꯈꯣꯏ ꯀꯦꯔꯤꯌꯤꯡ ꯕꯦꯒ ꯑꯣꯏꯔꯁꯨ ꯌꯥꯔꯦ ꯅꯨꯄꯤꯒꯤ ꯄꯣꯠ ꯆꯩ ꯂꯩꯕ ꯈꯣꯠꯄꯗ ꯁꯤꯖꯤꯟꯅꯕ ꯌꯥꯕ ꯕꯦꯚ ꯑꯗꯨꯗꯒꯤ ꯃꯅꯤ ꯄꯔ꯭ꯁ ꯀꯨꯝꯕ ꯕꯦꯒ ꯑꯗꯨꯗꯒꯤ ꯍꯥꯏꯗꯤ ꯑꯩꯈꯣꯏ ꯗꯤꯖꯥꯏꯟ ꯑꯣꯏꯅ ꯑꯗꯨꯝ ꯄꯥꯏꯕ ꯌꯥꯕ ꯑꯗꯨꯝ ꯍꯥꯏꯇꯥꯔꯦ ꯑꯗꯨꯒꯨꯝꯕ ꯕꯦꯒꯁꯤꯡꯁꯨ ꯌꯥꯝ ꯂꯩ ꯃꯈꯜ ꯁꯨꯅ ꯑꯗꯨꯝ ꯂꯩꯅꯤ ꯕꯦꯒꯀꯤ ꯃꯔꯝꯗꯗꯤ ꯑꯥ ꯑꯥ ꯑꯗꯨ ꯑꯣꯗꯔ ꯍꯥꯟꯅ ꯇꯧꯁꯤꯟꯕꯤꯔꯛꯀꯗꯕꯅꯤ ꯍꯧꯖꯤꯛꯀꯤ ꯑꯣꯏꯅ ꯑꯦꯕꯥꯏꯂꯦꯕꯟ ꯑꯩꯈꯣꯏꯒꯤꯗ ꯂꯩꯇꯕ ꯍꯥꯏꯗꯤ ꯑꯣꯗꯔꯕꯨꯗꯤ ꯑꯩꯅ ꯁꯥꯍꯜꯂꯒ ꯊꯝꯈ꯭ꯔꯤꯕ ꯑꯗꯨꯒ ꯄꯣꯠꯇꯨ ꯌꯧꯁꯤꯜꯂꯛꯇ꯭ꯔꯤꯕꯅꯤꯅ ꯍꯧꯖꯤꯛꯀꯤ ꯑꯗꯨꯝ ꯐꯤꯐꯇꯤꯟ ꯐꯤꯐꯇꯤꯟ ꯗꯦꯁ ꯀꯨꯝꯕꯒꯤ ꯃꯅꯨꯡꯗꯗꯤ ꯑꯗꯨꯝ ꯐꯪꯅꯅꯕ ꯑꯗꯨꯝ ꯑꯩꯈꯣꯏ ꯁꯤꯟꯖꯒꯦ ꯍꯥꯏꯕꯗꯨꯅꯤ ꯑꯩ ꯑꯗꯨꯝ ꯅꯤꯌꯥꯔꯂꯤ ꯇꯨꯋꯦꯜꯞ ꯗꯦꯁ ꯀꯨꯝꯕꯇꯅꯦꯕ ꯑꯗꯨꯕꯨ ꯑꯩꯅ ꯁꯣꯏꯗꯕꯤꯗ ꯑꯗꯨꯝ ꯄꯤꯕ ꯌꯥꯅꯉꯥꯏꯒꯤ ꯑꯗꯨꯃ ꯐꯤꯐꯇꯤꯟ ꯗꯦꯁ ꯑꯗꯨꯗ ꯑꯗꯨꯃ ꯊꯝꯖꯕꯅꯤ ꯑꯗꯨ ꯎꯝ ꯍꯣꯏ ꯍꯣꯏ ꯍꯣꯏ ꯍꯣꯏ ꯍꯣꯏ ꯍꯣꯏ ꯁꯔ ꯑꯗꯨꯗꯤ ꯊꯝꯖꯔꯒꯦ ꯎꯝ